ꯑꯩꯒꯤ ꯄꯨꯟꯁꯤꯗ ꯊꯣꯛꯈꯤꯕ ꯍꯥꯏꯔꯒꯗꯤ ꯑꯩꯈꯣꯏꯒꯤ

ꯑꯩꯁꯤ ꯂꯥꯏꯔꯤꯛꯄꯨꯗꯤ ꯐꯅ ꯍꯧꯔꯛꯑꯒ ꯑꯩꯈꯣꯏꯒꯤ ꯂꯃꯈꯥꯡꯗ ꯃꯥꯡꯈꯤꯕ ꯍꯥꯏꯇꯥꯔꯦ ꯑꯗꯨꯕꯨ ꯑꯩꯈꯣꯏꯒꯤ ꯕꯕꯥꯒꯤ ꯕꯕꯥꯈꯣꯏꯁꯤ ꯂꯥꯏꯔꯤꯛ ꯍꯩꯇꯕꯅꯤꯅ ꯑꯩꯈꯣꯏꯒꯤ ꯕꯕꯥꯒꯤ ꯊꯕꯛ ꯂꯣꯝꯗ ꯃꯥꯏ ꯈꯔ ꯑꯣꯟꯁꯤꯜꯂꯒ ꯃꯈꯣꯏꯒꯤ ꯃꯇꯦꯡ ꯄꯥꯡꯕ ꯑꯣꯏꯅ ꯊꯣꯛꯈꯤꯕ ꯑꯗꯨꯒ ꯇꯝꯕꯕꯨꯗꯤ ꯑꯗꯨꯝ ꯂꯥꯏꯔꯤꯛꯁꯤ ꯈꯔ ꯈꯔ ꯇꯝꯃꯛꯑꯒ ꯑꯗꯨꯝꯍꯥꯏꯅ ꯈꯣꯡ ꯆꯣꯠꯂꯒ ꯆꯤꯟ ꯆꯣꯠꯂꯤꯅ ꯍꯥꯏꯕꯗꯨꯒꯤ ꯇꯟꯖꯥꯗꯨ ꯐꯥꯎꯗꯤ ꯐꯪꯉꯒ ꯄꯨꯔꯥ ꯑꯩꯈꯣꯏꯒꯤ ꯁꯥꯐꯣꯡꯕ ꯍꯥꯏꯕ ꯑꯩꯈꯣꯏꯒꯤ ꯃꯪꯐꯥꯎꯅꯕ ꯍꯥꯏꯕꯗꯨꯃꯗꯤ ꯑꯣꯏꯈꯤꯗꯦ ꯑꯗꯨꯒ ꯑꯋꯥꯕ ꯑꯃ ꯑꯗꯨꯝ ꯍꯥꯏꯅ ꯃꯥꯏꯌꯣꯛꯅꯔꯛꯏ ꯍꯥꯏꯔꯒꯦ